ꯃꯅꯤꯄꯨꯔꯒꯤ ꯇ꯭ꯔꯦꯗꯤꯁꯟꯅꯦꯜ ꯍꯥꯏꯕꯁꯤꯗꯤ ꯌꯥꯝꯅ ꯌꯥꯝꯅ ꯐꯖꯕ ꯑꯗꯨꯒ ꯌꯥꯝꯅ ꯃꯤꯠꯇꯥꯕ ꯑꯗꯨꯒ ꯌꯥꯝꯅ ꯐꯖꯕ ꯄꯣꯠ ꯑꯃꯅꯤ ꯍꯥꯏꯕ ꯇꯥꯔꯦ ꯑꯗꯨ ꯃꯅꯤꯄꯨꯔꯤꯒꯤ ꯇ꯭ꯔꯦꯗꯤꯁꯟꯅꯦꯜ ꯗ꯭ꯔꯦꯁ ꯍꯥꯏꯕꯁꯦ ꯑꯃꯈꯛꯇ ꯅꯠꯇꯦ ꯃꯈꯜ ꯖꯥꯠ ꯖꯥꯠ ꯃꯌꯥꯝ ꯐꯖꯕ ꯉꯛꯇꯅꯦ ꯐꯖꯕ ꯃꯌꯥꯝ ꯂꯩꯕꯅꯦ ꯑꯗꯨꯒ ꯃꯅꯤꯄꯨꯔꯒꯤ ꯇ꯭ꯔꯦꯗꯤꯁꯟꯅꯦꯜꯒꯤ ꯁꯤꯔꯤꯃꯣꯅꯤ ꯑꯃ ꯃꯤ ꯑꯃꯅ ꯍꯥꯏꯕꯗꯤ ꯎꯕ ꯊꯣꯛꯂꯕꯗꯤ ꯍꯥꯏꯕꯗꯤ ꯌꯥꯎꯕ ꯊꯣꯛꯂꯕ ꯃꯣꯏꯒꯤ ꯇ꯭ꯔꯦꯗꯤꯁꯟꯅꯦꯜꯒꯤꯁꯦ ꯁꯦꯔꯤꯃꯣꯅꯤ ꯇꯧꯔꯤꯉꯩꯁꯤꯗ ꯌꯥꯎꯕ ꯊꯣꯛꯂꯕ ꯃꯤ ꯑꯃꯁꯤꯅ ꯑꯁ ꯃꯣꯏꯗꯤ ꯌꯥꯝ ꯐꯖꯩꯏꯑꯦ ꯑꯗꯨꯒ ꯃꯣꯏꯗꯤ ꯌꯥꯝꯅ ꯅꯥꯟꯂꯦ ꯃꯣꯏꯒꯤ ꯗꯥꯟꯁ ꯑꯣꯏꯔꯁꯨ ꯏꯁꯩ ꯑꯣꯏꯔꯁꯨ ꯌꯥꯝꯅ ꯐꯖꯅ ꯌꯥꯝꯅ ꯌꯥꯝꯅ ꯀꯜꯂꯛꯅ ꯌꯦꯡꯕ ꯊꯣꯛꯀꯅꯤ ꯍꯥꯏꯅ ꯑꯩ ꯈꯜꯂꯦ ꯃꯔꯝꯗꯤ ꯃꯅꯤꯄꯨꯔꯒꯤ ꯇ꯭ꯔꯦꯗꯤꯁꯦꯟꯅꯦꯜ ꯍꯥꯏꯕꯁꯦ ꯃꯅꯤꯄꯨꯔꯁꯦ ꯇ꯭ꯔꯦꯗꯤꯁꯟꯅꯦꯜꯒꯤ ꯃꯔꯝꯗꯗꯤ ꯌꯥꯝꯅ ꯆꯥꯎꯈꯠꯄꯥ ꯑꯗꯨꯒ ꯌꯥꯝꯅ ꯐꯖꯕ ꯑꯃ ꯒꯤ ꯃꯅꯨꯡꯗ ꯃꯤꯡ ꯆꯠꯂꯤꯕꯅꯦ ꯏꯟꯗꯤꯌꯥꯒꯤ ꯑꯣꯏꯅ ꯑꯗꯨꯒ ꯃꯅꯤꯄꯨꯔꯒꯤ ꯇ꯭ꯔꯦꯗꯤꯁꯟꯅꯦꯜꯁꯦ ꯃꯅꯤꯄꯨꯔꯤꯒꯤ ꯈꯛꯇ ꯅꯠꯇꯦ ꯃꯩꯇꯩꯁꯤꯡꯒꯤ ꯈꯛꯇ ꯅꯠꯇꯦ ꯆꯤꯡꯃꯤꯒꯤꯁꯨ ꯃꯌꯥꯝ ꯇꯣꯉꯥꯟ ꯇꯣꯉꯥꯟꯕ ꯖꯥꯇꯤꯒꯤ ꯃꯌꯥꯝ ꯐꯖ ꯐꯖꯕ ꯂꯩꯔꯤꯕꯅꯦ ꯐꯖꯕ ꯉꯥꯛꯇꯅꯦ ꯃꯣꯏꯒꯤ ꯇ꯭ꯔꯦꯗꯤꯁꯟꯅꯦꯜꯁꯦ ꯌꯥꯝꯅ ꯂꯩꯔꯦ ꯅꯒꯥꯒꯤꯗꯁꯨ ꯃꯌꯥꯝ ꯂꯩꯔꯦ ꯑꯗꯨꯒ ꯃꯩꯇꯩꯒꯤꯗꯃꯛꯇꯁꯨ ꯃꯌꯥꯝ ꯂꯩꯔꯦ ꯃꯌꯥꯝ ꯐꯖ ꯐꯖꯕ ꯃꯌꯥꯝ ꯂꯩꯕꯅꯦ ꯑꯗꯨꯒ ꯅꯒꯥꯒꯤꯗꯤ ꯑꯃꯨꯛꯀꯥ ꯃꯈꯜ ꯃꯈꯜ ꯊꯣꯛꯅ ꯑꯃꯨꯛꯀ ꯈ꯭ꯋꯥꯏꯗꯣꯛꯏꯕꯅꯤ ꯑꯗꯨꯕꯨ ꯃꯩꯇꯩꯁꯤꯡꯒꯤ ꯃꯩꯇꯩꯁꯤꯡꯒꯤꯁꯨ ꯃꯈꯜ ꯃꯈꯜ ꯈꯥꯏꯗꯣꯛꯇ꯭ꯔꯁꯨ ꯃꯣꯏꯁꯨ ꯃꯈꯜ ꯃꯈꯜꯕꯨꯗꯤ ꯈꯥꯏꯗꯣꯛꯂꯝꯒꯅꯤ ꯑꯗꯨꯒ ꯈꯥꯏꯗꯣꯛꯇ꯭ꯔꯁꯨ ꯃꯣꯏꯒꯤꯅ ꯑꯃꯨꯛ ꯖꯥꯠ ꯖꯥꯠ ꯇꯣꯉꯥꯟ ꯇꯣꯉꯥꯟꯕ ꯑꯁꯤꯅ ꯑꯃꯅ ꯑꯃꯅ ꯍꯥꯏꯅ ꯃꯌꯥꯝ ꯇꯣꯉꯥꯟ ꯇꯣꯞꯉꯥꯟꯕ ꯃꯌꯥꯝ ꯂꯩꯔꯤꯕꯅꯦ ꯑꯗꯨꯒ ꯃꯅꯤꯄꯨꯔꯒꯤ ꯃꯤ ꯑꯃ ꯅꯠꯇ꯭ꯔꯁꯨ ꯑꯇꯣꯞꯄ ꯂꯝꯒꯤ ꯃꯤ ꯑꯃꯅ ꯑꯩꯈꯣꯏꯒꯤ ꯇ꯭ꯔꯦꯗꯤꯁꯟꯅꯦꯜ ꯁꯦꯔꯤꯃꯣꯅꯤ ꯑꯁꯦ ꯌꯥꯎꯕ ꯊꯣꯛꯄ ꯃꯇꯝꯗ ꯌꯥꯎꯕ ꯐꯥꯔꯁ ꯇꯥꯏꯝ ꯑꯣꯏꯅ ꯌꯥꯎꯕ ꯊꯣꯛꯄ ꯃꯇꯝꯗ ꯃꯣꯏꯁꯦ ꯌꯥꯝꯅ ꯑꯦꯠꯃꯥꯏꯔ ꯇꯧꯒꯅꯤ ꯌꯥꯝꯅ ꯄꯥꯝꯒꯅꯤ ꯍꯥꯏꯅ ꯈꯜꯂꯦ ꯑꯗꯨ ꯑꯗꯨꯒ ꯃꯣꯏꯁꯨ ꯀꯃꯥꯏꯅ ꯍꯥꯏꯒꯅꯤ ꯃꯣꯏꯁꯨ ꯑꯗꯨꯒꯨꯝꯅ ꯇꯧꯅꯤꯡꯕ ꯍꯥꯏꯕꯗꯣ ꯃꯣꯏꯒꯤ ꯁꯦꯠꯅꯤꯡꯕ ꯍꯥꯏꯕꯗꯣ ꯃꯣꯏꯒꯤ ꯊꯃꯣꯏꯗ ꯐꯥꯎꯒꯅꯤ ꯍꯥꯏꯕꯗꯣ ꯑꯩ ꯈꯜꯂꯦ ꯑꯗꯨꯒ ꯑꯩꯅꯁꯨ ꯃꯤꯒꯤ ꯑꯇꯣꯞꯄ ꯑꯩꯅ ꯈꯪꯗꯕ ꯖꯥꯇꯤꯒꯤ ꯃꯣꯏꯒꯤ ꯇ꯭ꯔꯦꯗꯤꯁꯟꯅꯦꯜꯒꯤ ꯄ꯭ꯔꯣꯒ꯭ꯔꯥꯝꯒꯨꯝꯕꯗ ꯌꯥꯎꯔꯨꯕ ꯃꯇꯝꯗ ꯑꯩꯅꯁꯨ ꯆꯞ ꯃꯥꯟꯅꯅ ꯃꯣꯏꯒꯤ ꯃꯣꯏꯒꯤ ꯐꯖꯕꯗꯨ ꯎꯔꯒ ꯃꯣꯏꯅ ꯆꯣꯡꯕꯗꯨ ꯎꯔꯒ ꯇꯧꯕꯗꯨ ꯎꯔꯒ ꯍꯥꯏꯕꯗꯤ ꯑꯩ ꯑꯩꯁꯨ ꯏꯁꯥꯃꯛꯁꯨ ꯇꯧꯅꯤꯡꯕꯁꯨ ꯐꯥꯎꯏ ꯑꯗꯨꯒ ꯌꯥꯝꯅ ꯐꯖꯅ ꯌꯥꯝꯅ ꯀꯜꯂꯛꯄꯁꯨ ꯐꯥꯎꯏ ꯑꯩ ꯏꯁꯥꯃꯛꯁꯨ ꯁꯦꯠꯅꯤꯡꯕ ꯃꯣꯏꯒꯤ ꯗ꯭ꯔꯦꯁꯇꯨ ꯁꯦꯠꯅꯤꯡꯕꯁꯨ ꯐꯥꯎꯏ ꯑꯗꯨꯒ ꯃꯣꯏꯒꯤ ꯃꯔꯛꯇ ꯌꯥꯎꯅꯤꯡꯕ ꯇꯤꯟꯅꯤꯡꯕ ꯑꯣꯏꯅꯤꯡꯕ ꯃꯣꯏꯒꯤ ꯃꯣꯏꯒꯨꯝꯅ ꯑꯣꯏꯅꯤꯡꯕꯁꯨ ꯑꯩꯉꯣꯟꯗꯁꯨ ꯐꯥꯎꯏ ꯑꯗꯨꯒ ꯃꯤ ꯑꯇꯣꯞꯄ ꯃꯤ ꯑꯃ ꯑꯣꯏꯔꯁꯨ ꯑꯃ ꯑꯣꯏꯔꯁꯨ ꯑꯗꯨꯒꯨꯝꯅ ꯑꯩꯅ ꯐꯥꯎꯕꯒꯨꯝꯅ ꯆꯞ ꯃꯥꯟꯅꯅ ꯑꯇꯣꯞꯄꯅꯁꯨ ꯑꯩꯒꯤ ꯖꯥꯇꯤꯗꯣ ꯑꯣꯏꯔꯁꯨ ꯑꯩꯒꯤ ꯖꯥꯇꯤꯗꯁꯨ ꯑꯗꯨꯝ ꯐꯥꯎꯔꯝꯒꯅꯤ ꯍꯥꯏꯅ ꯈꯜꯂꯦ ꯑꯗꯨꯒ ꯐꯥꯔꯁ ꯇꯥꯏꯝ ꯑꯣꯏꯅ ꯃꯤ ꯑꯃꯅ ꯃꯅꯤꯄꯨꯔꯒꯤ ꯇ꯭ꯔꯦꯗꯤꯁꯟꯅꯦꯜꯒꯤ ꯗ꯭ꯔꯦꯁ ꯎꯕ ꯃꯇꯝꯗ ꯃꯣꯏꯁꯦ ꯌꯥꯝꯅ ꯐꯖꯅ ꯌꯥꯝꯅ ꯐꯖꯕ ꯃꯣꯏꯒꯤ ꯗ꯭ꯔꯦꯁꯇꯨ ꯎꯕ ꯀꯥꯟꯗ ꯌꯥꯝꯅ ꯐꯖꯕ ꯑꯗꯨꯒ ꯃꯣꯏꯁꯨ ꯌꯥꯝꯅ ꯁꯦꯠꯅꯤꯡꯕ ꯑꯗꯨꯒ ꯑꯗꯨꯒꯨꯝꯕꯗꯨ ꯐꯥꯎꯒꯅꯤ ꯍꯥꯏꯅ ꯈꯜꯂꯦ